ꯚꯣꯠ ꯊꯥꯗꯕ ꯑꯁꯤ ꯏꯁꯥꯒꯤ ꯑꯄꯥꯝꯕ ꯑꯩꯅ ꯈꯜꯂꯒ ꯃꯨꯟꯅ ꯈꯜꯂꯒ ꯏꯁꯥꯒꯤ ꯑꯗꯤꯀꯥꯔꯁꯦ ꯃꯔꯝ ꯃꯔꯝ ꯆꯨꯝꯅ ꯁꯤꯟꯅꯒꯗꯕꯅꯤ ꯃꯔꯝꯗꯤ ꯑꯩꯅ ꯑꯐꯕ ꯈꯜꯂꯒ ꯑꯩꯒꯤ ꯏꯁꯥꯒꯤ ꯅꯥꯒꯔꯤꯛ ꯑꯃ ꯑꯣꯏꯕꯒꯤ ꯑꯆꯨꯝꯕ ꯂꯝꯕꯤ ꯑꯗꯣ ꯃꯗꯨ ꯆꯠꯅꯕꯩꯗ ꯑꯆꯨꯝꯕ ꯂꯝꯕꯤꯗꯣ ꯑꯗꯨ ꯈꯛꯀꯤ ꯄꯥꯡꯊꯣꯛꯅꯕ ꯍꯣꯠꯅꯕ ꯚꯣꯠꯀꯤ ꯆꯞ ꯆꯥꯕ ꯚꯣꯠꯀꯤ ꯆꯞ ꯆꯥꯕ ꯄꯤꯕ ꯌꯥꯕ ꯃꯤ ꯍꯥꯏꯕꯗꯣ ꯃꯗꯨꯗ ꯏꯁꯥꯒꯤ ꯅꯥꯒꯔꯤꯛꯁꯦ ꯁꯤꯟꯅꯒꯗꯕꯅꯤ ꯃꯔꯝꯗꯤ ꯚꯣꯠ ꯀꯥꯈ꯭ꯔ ꯃꯇꯨꯡꯁꯤꯗ ꯍꯌꯦꯡ ꯊꯕꯛ ꯑꯣꯏꯅ ꯇꯧꯔꯛꯑꯣꯏꯗꯕ ꯑꯗꯒꯤ ꯃꯔꯝ ꯆꯥꯅ ꯃꯔꯝ ꯆꯨꯝꯅ ꯇꯧꯔꯛꯑꯣꯏꯗꯕ ꯃꯤꯗ ꯚꯣꯠ ꯄꯤꯔꯨꯔꯒ ꯏꯁꯥꯒꯤ ꯅꯥꯒꯔꯤꯛ ꯊꯥꯗꯔꯤꯕ ꯚꯣꯠꯇꯣ ꯚꯣꯠꯇꯣ ꯃꯥꯡꯏ ꯃꯔꯝ ꯑꯗꯨꯅ ꯚꯣꯠ ꯊꯥꯗꯕ ꯍꯥꯏꯕꯁꯦ ꯌꯥꯝꯅ ꯃꯔꯤꯛ ꯆꯨꯝꯅ ꯈꯜꯂꯒ ꯇꯧꯒꯗꯧꯕꯅꯤ ꯃꯔꯝꯗꯤ ꯍꯌꯦꯡ ꯂꯩꯀꯥꯏꯒꯤ ꯑꯐꯕ ꯃꯤꯑꯣꯏ ꯑꯐꯕ ꯃꯤꯗ ꯁꯤꯟꯅꯔꯒ ꯏꯁꯥꯒꯤ ꯅꯥꯒꯔꯤꯛꯇꯨꯒꯤ ꯏꯁꯥꯒꯤ ꯑꯄꯥꯝꯕꯗꯣ ꯑꯗꯨ ꯂꯩꯀꯥꯏꯒꯤ ꯊꯕꯛ ꯇꯧꯔꯛꯀꯗꯕ ꯄ꯭ꯔꯖꯥꯒꯤ ꯊꯕꯛ ꯇꯧꯒꯗꯕ ꯑꯃꯗꯤ ꯃꯤꯌꯥꯝꯒꯤꯗꯃꯛ ꯈꯜꯂꯛꯀꯗꯕ ꯃꯤꯗꯣ ꯃꯗꯨꯗ ꯚꯣꯠ ꯏꯁꯥꯒꯤ ꯅꯥꯒꯔꯤꯛꯇꯨꯁꯨ ꯏꯁꯥꯅ ꯄꯤꯒꯗꯧꯕꯅꯤ ꯀꯔꯤꯒꯨꯝꯕ ꯏꯁꯥꯒꯤ ꯑꯆꯨꯝꯕ ꯂꯝꯕꯤꯗ ꯄꯤꯗꯕ ꯇꯥꯔꯒꯗꯤ ꯏꯁꯥꯒꯤ ꯅꯥꯒꯔꯤꯛ ꯆꯨꯝꯅ ꯁꯤꯟꯅꯗꯕ ꯍꯥꯏꯗꯣ ꯑꯣꯏꯈꯤꯕꯅꯤꯅ ꯑꯃꯥꯡꯕ ꯑꯣꯏ ꯆꯍꯤ ꯃꯉꯥꯗꯨꯒꯤ ꯑꯃꯥꯡꯕ ꯑꯣꯏ